ꯑꯩꯒꯤ ꯂꯩꯐꯝ ꯍꯥꯏꯔꯤꯕ ꯂꯩꯐꯝ ꯑꯁꯤ ꯑꯀꯣꯏꯕ ꯑꯗꯨꯋꯥꯏꯗ ꯂꯥꯏꯕ꯭ꯔꯦꯔꯤꯁꯤꯡ ꯌꯥꯝꯗ꯭ꯔꯕꯗ ꯃꯆꯥ ꯑꯃꯅꯤꯗꯤ ꯑꯗꯨꯃꯛ ꯂꯩ ꯍꯥꯏꯔꯤꯕ ꯂꯥꯏꯕ꯭ꯔꯦꯔꯤꯁꯤꯡ ꯑꯁꯤꯗ ꯑꯩꯍꯥꯛꯅ ꯅꯨꯡꯇꯤꯒꯤ ꯑꯗꯨꯃꯛ ꯂꯥꯏꯔꯤꯛ ꯄꯥꯏ ꯑꯩꯅ ꯂꯥꯏꯔꯤꯛ ꯄꯥꯕ ꯃꯇꯝꯗ ꯈ꯭ꯋꯥꯏꯗꯒꯤ ꯌꯥꯝꯅ ꯄꯥꯕ ꯄꯥꯝꯖꯅ ꯄꯥꯕ ꯂꯥꯏꯔꯤꯛꯁꯤ ꯍꯤꯁꯇ꯭ꯔꯤꯒꯤ ꯂꯥꯏꯔꯤꯛꯁꯤꯡ ꯑꯁꯤ ꯑꯗꯨꯛꯀꯤ ꯃꯇꯤꯛ ꯌꯥꯝꯅ ꯄꯥꯝꯖꯩ ꯑꯃꯁꯨꯡ ꯏꯪꯂꯤꯁꯀꯤꯁꯨ ꯄꯥꯏ ꯑꯩꯗꯤ ꯋꯥꯔꯤ ꯄꯥꯕꯁꯨ ꯌꯥꯝꯅ ꯄꯥꯝꯕ ꯃꯔꯝꯅ ꯍꯤꯁꯇ꯭ꯔꯤ ꯑꯃꯗꯤ ꯂꯤꯇꯔꯦꯆꯔꯒꯤ ꯋꯥꯔꯤꯁꯤꯡ ꯑꯁꯤ ꯑꯩꯅ ꯑꯗꯨꯃꯛ ꯆꯥꯡ ꯅꯥꯏꯅ ꯄꯥꯖꯩ